ꯑꯗꯨꯝꯅ ꯆꯠꯄꯤꯈꯤꯕ ꯈ꯭ꯋꯥꯏꯗꯒꯤ ꯔꯤꯂꯦꯛꯁꯤꯡ ꯑꯣꯏꯕ ꯚꯦꯀꯦꯁꯟ ꯑꯗꯨ ꯀꯔꯤꯅꯣ ꯍꯥꯏꯕꯒꯤ ꯃꯔꯝꯗ ꯈꯔ ꯍꯥꯏꯒꯦ ꯑꯩꯍꯥꯛꯅ ꯄꯤꯛꯂꯤꯕ ꯃꯇꯝꯗ ꯁ꯭ꯀꯨꯜꯗ ꯂꯥꯏꯔꯤꯛ ꯇꯝꯕ ꯃꯇꯝꯗ ꯁ꯭ꯀꯨꯜꯒꯤ ꯚꯦꯀꯦꯁꯟ ꯊꯣꯛꯄ ꯃꯇꯝꯗ ꯃꯥꯟꯅꯕꯁꯤꯡꯒ ꯃꯥꯟꯅꯕꯤꯁꯤꯡꯒ ꯄꯨꯜꯂꯒ ꯚꯦꯀꯦꯁꯟ ꯆꯠꯁꯦ ꯍꯥꯏꯅ ꯃꯤꯒꯤ ꯂꯝ ꯀꯣꯏꯕ ꯑꯗꯨꯒ ꯃꯐꯝ ꯐꯖꯕ ꯐꯖꯕ ꯖꯒꯥ ꯐꯖꯕꯗ ꯀꯣꯏꯕ ꯃꯇꯝꯁꯤꯗ ꯑꯩꯅ ꯈ꯭ꯋꯥꯏꯗꯒꯤ ꯔꯤꯂꯦꯛꯁꯤꯡ ꯑꯣꯏꯕꯁꯤ ꯎ ꯄꯥꯝꯕꯤꯒꯤ ꯃꯈꯥꯗ ꯂꯩꯔꯤꯕ ꯎꯔꯨꯝꯗ ꯐꯝꯂꯒ ꯂꯩꯔꯤꯕ ꯃꯇꯝꯁꯤꯗ ꯅꯨꯡꯁꯤꯠ ꯐꯖꯅ ꯅꯨꯡꯉꯥꯏꯅ ꯁꯤꯠꯄ ꯃꯇꯝꯁꯤꯗ ꯃꯁꯤ ꯌꯥꯝ ꯔꯤꯂꯦꯛꯁꯤꯡ ꯑꯣꯏꯌꯦ ꯑꯗꯨꯒ ꯑꯩꯅ ꯆꯠꯄ ꯈꯣꯠꯄ ꯃꯇꯝꯁꯤꯗ ꯚꯦꯀꯦꯁꯟꯁꯤꯗ ꯅꯨꯡꯉꯥꯏꯕ ꯊꯦꯡꯅꯕ ꯌꯥꯝ ꯌꯥꯎꯋꯦ ꯑꯗ ꯑꯋꯥꯕ ꯌꯥꯝ ꯌꯥꯎꯋꯦ ꯑꯁꯤ ꯄꯨꯜꯂꯞꯁꯤ ꯌꯦꯡꯕꯗ ꯅꯨꯡꯉꯥꯏꯕꯅ ꯍꯦꯜꯂꯦ ꯚꯦꯀꯦꯁꯟꯗ ꯚꯦꯀꯦꯁꯟꯒꯤ ꯔꯤꯂꯦꯛꯁꯤꯡꯁꯤ ꯁꯤꯅꯤ ꯍꯥꯏꯅ ꯑꯩ ꯍꯥꯏꯅꯤꯡꯕꯅꯤ ꯊꯦꯡꯛ ꯌꯨ